ꯑꯋꯥꯡ ꯏꯟꯗꯤꯌꯥꯒ ꯈꯥ ꯏꯟꯗꯤꯌꯥꯒ ꯃꯌꯥꯝ ꯑꯃ ꯈꯦꯠꯅꯕ ꯂꯩ ꯍꯥꯏꯅ ꯈꯜꯂꯦ ꯑꯌꯤꯡ ꯑꯁꯥꯒꯤ ꯆꯥꯡ ꯑꯁꯤ ꯈꯥ ꯏꯟꯗꯤꯌꯥꯔꯣꯝꯅ ꯁꯥꯕ ꯍꯦꯜꯂꯤ ꯑꯗꯨꯅ ꯃꯤꯑꯣꯏꯕꯒꯤ ꯁꯑꯣꯡ ꯁꯥꯗ ꯀꯨꯆꯨꯗꯁꯨ ꯈꯦꯠꯅꯕ ꯎꯏ ꯂꯣꯟꯗꯁꯨ ꯏꯟꯗꯤꯌꯥꯒꯤ ꯑꯋꯥꯡ ꯏꯟꯗꯤꯌꯥ ꯑꯃꯁꯨꯡ ꯃꯈꯥ ꯏꯟꯗꯤꯌꯥꯒ ꯈꯦꯠꯅꯕ ꯃꯈꯜ ꯀꯌꯥ ꯂꯩ ꯂꯣꯟꯗꯒꯤ ꯃꯌꯦꯛꯇꯁꯨ ꯈꯦꯠꯅꯩ ꯈꯔ ꯑꯣꯏꯅ ꯄꯜꯂꯕꯗ ꯈꯥ ꯏꯟꯗꯤꯌꯥꯗꯤ ꯇꯥꯃꯤꯜ ꯇꯦꯂꯤꯒꯨ ꯀꯅꯥꯗꯥ ꯃꯂꯥꯌꯥꯂꯝ ꯃꯔꯥꯊꯤꯅꯆꯤꯡꯕ ꯉꯥꯡꯉꯤ ꯑꯗꯨꯒ ꯑꯋꯥꯡ ꯏꯟꯗꯤꯌꯥꯔꯣꯝꯗꯅ ꯍꯤꯟꯗꯤ ꯕꯦꯡꯒꯥꯂꯤ ꯃꯅꯤꯄꯨꯔꯤ ꯑꯁꯥꯃꯤꯁ ꯕꯤꯍꯥꯔꯤ ꯅꯦꯄꯥꯂꯤꯅꯆꯤꯡꯕ ꯉꯥꯡꯉꯤ ꯍꯥꯏꯔꯤꯕ ꯈꯥ ꯏꯟꯗꯤꯌꯥ ꯑꯃꯁꯨꯡ ꯅꯣꯡꯄꯣꯛ ꯏꯟꯗꯤꯌꯥꯔꯣꯜꯒꯤ ꯃꯌꯦꯛꯁꯤꯡ ꯑꯁꯤꯁꯨ ꯈꯦꯠꯅꯩ ꯆꯤꯟꯖꯥꯛꯀꯤ ꯃꯇꯥꯡꯗ ꯍꯥꯏꯔꯕꯁꯨ ꯆꯥꯛꯆꯥ ꯌꯨꯊꯛꯁꯨ ꯈꯦꯠꯅꯕ ꯀꯌꯥꯃꯔꯣꯝ ꯂꯩ ꯁꯝꯅ ꯍꯥꯏꯔꯕꯗ ꯆꯥꯟꯅꯔꯤꯕ ꯊꯥꯎꯗ ꯈꯥ ꯏꯟꯗꯤꯌꯥꯗꯅ ꯌꯨꯕꯤ ꯊꯥꯎꯅ ꯅꯝꯅ ꯆꯥꯏ ꯑꯗꯨꯒ ꯑꯋꯥꯡ ꯏꯟꯗꯤꯌꯥꯗꯅ ꯍꯪꯒꯥꯝ ꯊꯥꯎꯅ ꯅꯝꯅ ꯆꯥꯏ ꯑꯆꯥꯄꯣꯠꯁꯨ ꯈꯦꯠꯅꯕ ꯃꯈꯜ ꯀꯌꯥ ꯑꯃꯔꯣꯝ ꯂꯩ ꯐꯤꯔꯣꯜꯁꯨ ꯈꯥ ꯏꯟꯗꯤꯌꯥꯗꯅ ꯉꯧꯁꯣꯛ ꯉꯧꯁꯣꯛ ꯉꯧꯕ ꯑꯉꯧꯕꯅ ꯑꯌꯥꯝꯕ ꯁꯤꯖꯤꯟꯅꯕ ꯎꯏ ꯑꯋꯥꯡ ꯏꯟꯗꯤꯌꯥꯗꯅ ꯃꯆꯨꯨ ꯃꯈꯜ ꯃꯌꯥꯝ ꯑꯃ ꯁꯤꯖꯤꯟꯅꯕ ꯎꯖꯩ ꯅꯨꯄꯤꯒ ꯅꯨꯄꯥꯒ ꯁꯦꯠꯄ ꯐꯤꯔꯣꯟꯗꯁꯨ ꯈꯦꯠꯅꯕꯗ ꯆꯥꯎꯅ ꯎꯏ ꯂꯩꯉꯥꯛꯂꯣꯟꯗ ꯍꯥꯏꯔꯒꯅ ꯈꯥ ꯏꯟꯗꯤꯌꯥꯗꯅ ꯔꯤꯖꯅꯦꯜ ꯄꯥꯔꯇꯤꯅ ꯅꯝꯅ ꯂꯩꯉꯥꯛꯏ ꯑꯗꯨꯒ ꯑꯋꯥꯡ ꯏꯟꯗꯤꯌꯥꯔꯣꯝꯗꯅ ꯔꯤꯖꯅꯦꯜ ꯄꯥꯔꯇꯤ ꯂꯩꯖꯔꯕꯁꯨ ꯅꯦꯁꯅꯦꯜ ꯄꯥꯔꯇꯤꯅ ꯁꯥꯐꯨ ꯀꯟꯅ ꯍꯦꯟꯅ ꯎꯖꯩ ꯃꯤꯁꯤꯡꯁꯨ ꯈꯥ ꯏꯟꯗꯤꯌꯥꯗꯒꯤ ꯑꯋꯥꯡ ꯏꯟꯗꯤꯌꯥꯅ ꯌꯥꯝꯅ ꯍꯦꯜꯂꯤ ꯏꯁꯇꯦꯠ ꯃꯁꯤꯡꯁꯨ ꯍꯦꯜꯂꯤ ꯂꯩꯉꯥꯛ ꯂꯩꯕꯒꯤ ꯆꯥꯡꯗꯤ ꯈꯥ ꯏꯟꯗꯤꯌꯥꯅ ꯑꯋꯥꯡ ꯏꯟꯗꯤꯌꯥꯗꯒꯤ ꯂꯩꯕ ꯍꯦꯜꯂꯤ ꯍꯥꯏꯅ ꯈꯜꯂꯤ